ꯁ꯭ꯀꯨꯜꯗ ꯑꯩꯅ ꯈ꯭ꯋꯥꯏꯗꯒꯤ ꯅꯨꯡꯉꯥꯏꯖꯈꯤꯕ ꯈꯔ ꯍꯥꯏꯔꯒꯗꯤ ꯑꯩꯈꯣꯏꯒꯤ ꯍꯟꯗꯛ ꯇꯧꯈꯤꯕ ꯁ꯭ꯄꯣꯔꯠꯁ ꯃꯤꯠ ꯑꯗꯣ ꯑꯩꯅ ꯌꯥꯝ ꯅꯨꯡꯉꯥꯏꯖꯈꯤ ꯍꯥꯏꯗꯤ ꯑꯗꯨꯗ ꯎꯔꯤꯕ ꯌꯥꯝ ꯀꯝꯄꯤꯇꯤꯇꯤꯞ ꯑꯣꯏꯕ ꯏꯁꯄꯤꯔꯤꯠ ꯁꯥꯇ꯭ꯔꯁꯤꯡꯗ ꯑꯣꯏꯔꯤꯕ ꯑꯗꯒꯤ ꯇꯤꯆꯔꯁ ꯏꯟꯁꯥꯁꯤꯡꯗ ꯌꯥꯝ ꯀꯝꯄꯤꯇꯤꯁꯟꯒꯤ ꯌꯥꯝ ꯑꯁꯦꯡꯕ ꯃꯁꯛ ꯑꯃ ꯎꯕ ꯐꯪꯖꯕꯗꯣ ꯑꯗꯣ ꯌꯥꯝ ꯅꯨꯡꯉꯥꯏꯖꯈꯤ ꯑꯗꯨꯒ ꯅꯨꯡꯉꯥꯏꯖꯕ ꯑꯃꯅ ꯑꯩꯈꯣꯏꯒꯤ ꯍꯟꯗꯛꯀꯤ ꯍꯥꯏꯗꯣꯛꯈꯤꯕ ꯑꯩꯁ ꯑꯦꯁ ꯑꯦꯜ ꯁꯤ ꯑꯦꯛꯖꯥꯝꯗ ꯑꯩꯈꯣꯏꯒꯤ ꯁ꯭ꯀꯨꯜꯁꯤꯗꯒꯤ ꯊꯥꯈꯤꯕ ꯀ꯭ꯂꯥꯁ ꯇꯦꯟꯒꯤ ꯁꯥꯇ꯭ꯔ ꯈꯨꯗꯤꯡꯃꯛ ꯁꯦꯝ ꯄꯥꯔꯁꯦꯟꯗ ꯑꯃꯇ ꯐꯦꯜ ꯑꯣꯏꯗꯕꯤꯗ ꯐꯔꯁ ꯀ꯭ꯂꯥꯁꯇ ꯂꯣꯏꯅꯃꯛ ꯄꯥꯁ ꯇꯧꯔꯛꯄ ꯑꯗꯨꯒ ꯄ꯭ꯂꯁ ꯄꯣꯁꯤꯁꯟ ꯑꯩꯈꯣꯏ ꯃꯉꯥ ꯄꯣꯖꯤꯁꯟ ꯄꯣꯁꯤꯁꯟ ꯍꯣꯜꯗꯔ ꯃꯉꯥ ꯌꯥꯎꯕꯗꯣ ꯑꯗꯨ ꯑꯗꯨꯗ ꯑꯩꯈꯣꯏꯅ ꯂꯥꯏꯔꯤꯛ ꯇꯥꯛꯆꯔꯛꯄꯒꯤ ꯃꯍꯩ ꯌꯥꯜꯂꯦ ꯈꯟꯖꯩ ꯑꯗꯨꯅꯤ ꯑꯩꯅ ꯈ꯭ꯋꯥꯏ ꯅꯨꯡꯉꯥꯏꯖꯈꯤꯕ ꯃꯣꯃꯦꯟ ꯈꯔ ꯄꯟꯖꯔꯒꯗꯤ ꯑꯅꯤꯁꯤ ꯑꯅꯤꯁꯤ ꯄꯟꯖꯒꯦ